ꯁꯥꯎꯠ ꯈꯣꯏꯒꯤ ꯐꯨꯠ ꯆꯤꯟꯖꯥꯛ ꯑꯁꯦ ꯃꯈꯣꯏꯅ ꯆꯥꯕꯁꯦ ꯃꯁꯂꯥ ꯏꯁꯄꯥꯏꯁꯤ ꯑꯁꯤꯒꯨꯝꯕ ꯌꯥꯝ ꯆꯥꯏ ꯃꯈꯣꯏꯅ ꯃꯁꯂꯥꯁꯦ ꯑꯗꯨꯒ ꯐꯤꯔꯣꯜꯁꯦ ꯁꯥꯎꯠ ꯈꯣꯏꯅ ꯁꯥꯔꯤ ꯂꯣꯡꯒꯤ ꯑꯗꯨꯒꯨꯝꯕ ꯌꯥꯝ ꯁꯤꯖꯤꯟꯅꯩꯌꯦ ꯁꯤꯖꯤꯟꯅꯩꯌꯦ ꯑꯃꯨꯛ ꯖꯤꯑꯣꯒ꯭ꯔꯥꯐꯤꯂꯤ ꯍꯥꯏꯕꯁꯤꯗꯤ ꯁꯥꯎꯠ ꯈꯣꯏꯅ ꯈ꯭ꯋꯥꯏꯗꯒꯤ ꯂꯥꯁ ꯑꯔꯣꯏꯕꯗ ꯂꯩꯌꯦ ꯑꯗꯨꯒ ꯅꯣꯔꯠ ꯈꯣꯏꯅ ꯈ꯭ꯋꯥꯏꯗꯒꯤ ꯑꯍꯥꯝꯕ ꯃꯊꯛ ꯇ ꯂꯩꯌꯦ ꯑꯗꯨ ꯏꯟꯗꯤꯌꯥ ꯈꯣꯏꯅ ꯐꯤꯔꯣꯜ ꯁꯦꯠꯅꯔꯤꯁꯦ ꯁꯜꯋꯥꯔꯒꯨꯝꯕ ꯂꯣꯡꯄꯦꯟꯒꯨꯝꯕ ꯑꯗꯨꯒ ꯏꯁꯀꯔꯠꯒꯨꯝꯕ ꯐꯅꯦꯛꯅꯆꯤꯡꯕ ꯁꯤꯖꯤꯟꯅꯩ ꯏꯟꯗꯤꯌꯥ ꯈꯣꯏꯅ ꯑꯗꯨ ꯏꯟꯗꯤꯌꯥ ꯈꯣꯏꯅ ꯆꯤꯟꯖꯥꯛ ꯅꯣꯔꯠ ꯏꯟꯗꯤꯌꯥ ꯈꯣꯏꯅ ꯆꯤꯟꯖꯥꯛ ꯆꯥꯕꯁꯦ ꯑꯌꯥꯝꯕꯅ ꯏꯂꯥꯏ ꯂꯥꯏꯈ꯭ꯔꯕ ꯚꯤꯖꯤꯇꯦꯕꯜꯒꯨꯝꯕ ꯅꯥꯄꯤ ꯑꯦꯟꯁꯥꯡ ꯅꯥꯄꯤ ꯑꯗꯨꯒꯨꯝꯕ ꯑꯌꯥꯝꯕꯅ ꯆꯥꯏ ꯑꯗꯨꯒ ꯍꯥꯏꯒꯦ ꯍꯥꯏꯔꯕꯗꯤ ꯔꯤꯂꯤꯖꯟꯁꯤꯁꯨ ꯌꯥꯝꯅ ꯈꯦꯠꯅꯩ ꯔꯤꯂꯤꯖꯟꯁꯤꯁꯨ ꯁꯥꯎꯠꯇꯗꯤ ꯍꯤꯟꯗꯨ ꯃꯨꯁꯂꯤꯝ ꯑꯁꯤꯈꯣꯏꯁꯨ ꯂꯩꯌꯦ ꯈ꯭ꯔꯤꯁꯇꯦꯟꯁꯨ ꯂꯩꯌꯦ ꯑꯁꯨꯃꯥꯏꯅ ꯂꯩꯌꯦ ꯑꯗꯨ ꯅꯣꯔꯠꯇꯗꯤ ꯍꯤꯟꯗꯨ ꯑꯃꯁꯨꯡ ꯈ꯭ꯔꯤꯁꯇꯦꯟꯅ ꯃꯦꯖꯣꯔꯤꯇꯤ ꯂꯩꯌꯦ ꯁꯤꯛꯀꯤꯝꯗꯁꯨ ꯁꯤꯛꯀꯤꯝꯗꯁꯨ ꯑꯗꯨꯝ ꯃꯦꯖꯣꯔꯤꯇꯤꯗ ꯈ꯭ꯔꯤꯁꯇꯦꯟ ꯍꯤꯟꯗꯨ ꯈꯣꯏ ꯂꯩꯌꯦ